ꯍꯜꯂꯣ

ꯑꯩꯁꯦ ꯎꯁꯣꯞꯀꯤ ꯄꯣꯠ ꯆꯩ ꯃꯅꯥ ꯃꯁꯤꯡ ꯈꯤꯇ ꯂꯧꯖꯒꯦ ꯇꯧꯕ ꯊꯝꯕꯧꯖꯨ ꯂꯨꯄꯥ ꯆꯧꯉ꯭ꯋꯥꯃꯨꯛꯀꯤ ꯂꯧꯖꯔꯒꯦ ꯑꯗꯩ ꯐꯗꯤꯒꯣꯝ ꯇꯤꯜꯍꯧ ꯅꯄꯥꯛꯄꯤ ꯅꯥꯀꯨꯛꯄꯤ ꯂꯣꯏ ꯍꯥꯞꯄꯤꯔꯛꯑꯣ ꯎꯁꯣꯞꯀꯤꯅꯤꯅ ꯅꯪꯅ ꯌꯦꯡꯉꯒ ꯑꯗꯨꯝ ꯍꯥꯄꯛꯑꯣ ꯑꯗꯩ ꯃꯣꯔꯣꯛ ꯈꯣꯡꯗ꯭ꯔꯨꯝ ꯃꯥꯏꯔꯦꯟ

ꯑꯧ ꯃꯉꯥꯒꯨꯝꯕ ꯍꯥꯄꯤꯔꯛꯑꯣ ꯑꯗꯒꯤ ꯈꯣꯡꯗ꯭ꯔꯨꯝ ꯃꯄꯨꯝꯗꯨꯅ ꯀꯌꯥ ꯄꯤꯕꯤꯔꯤꯕ ꯃꯃꯟꯅ ꯀꯌꯥ ꯀꯃꯥꯏ ꯇꯧꯕ ꯍꯣꯏ ꯑꯗꯣꯏꯗꯤ ꯌꯦꯡꯉꯒ ꯅꯪꯅ ꯍꯥꯞꯄꯤꯔꯛꯑꯣ ꯑꯗꯒꯤ ꯃꯣꯔꯣꯛ ꯍꯣꯏ ꯍꯣꯏ ꯑꯗꯣ ꯃꯣꯔꯣꯛ ꯑꯇꯦꯛꯄꯗꯨꯅ ꯀꯦ ꯖꯤ ꯑꯅꯤꯃꯨꯛ ꯍꯥꯞꯄꯤꯔꯛꯑꯣ ꯍꯣꯏ ꯍꯣꯏ ꯍꯣꯏ ꯑꯇꯦꯛꯄ ꯑꯆꯥꯔꯒꯤꯗꯣ ꯎꯃꯣꯔꯣꯛ ꯑꯇꯦꯛꯄꯁꯨ ꯀꯦ ꯖꯤ ꯃꯈꯥꯏꯃꯨꯛ ꯀꯦ ꯖꯤꯃꯨꯛ ꯍꯥꯄꯤꯔꯛꯑꯣ ꯑꯗꯣ ꯎ ꯃꯣꯔꯣꯛꯇꯤ ꯃꯃꯟ ꯀꯃꯥꯏ ꯇꯧꯔꯤꯒꯦ ꯑꯣ ꯍꯣꯏ ꯍꯥꯄꯤꯔꯛꯑꯣ ꯎꯁꯣꯞꯀꯤꯅꯤꯅꯀꯣ ꯑꯀꯪꯕ ꯄꯋꯥꯃꯨꯛꯀ ꯍꯥꯄꯤꯔꯛꯑꯣ ꯑꯧ ꯑꯀꯪꯕꯗꯤ ꯃꯃꯟ ꯈꯔ ꯍꯦꯜꯂꯝꯃꯅꯤꯅꯦ

ꯍꯣꯏ ꯄꯋꯥꯗꯨꯗ ꯂꯤꯁꯤꯡ ꯇꯥꯔꯦ ꯑꯇꯩ

ꯑꯥ ꯕꯣꯔꯤꯖꯨ ꯑꯧ ꯑꯗꯨꯖꯨ ꯍꯥꯄꯤꯔꯛꯑꯣ ꯑꯗꯨꯒ ꯄꯥꯕ ꯅꯥꯀꯨꯞꯄꯤꯗꯣ

ꯑꯅꯤ ꯄꯤꯕꯤꯔꯛꯑꯣ ꯍꯣꯏ ꯑꯗꯨ ꯀꯩꯅꯣꯗꯨꯒ ꯅꯄꯥꯛꯄꯤ ꯉꯥꯗ ꯍꯥꯞꯅꯅꯕ ꯈꯔꯒ ꯌꯥꯎꯕꯤꯔꯛꯑꯣ ꯁꯤꯡꯖꯨ ꯑꯥ ꯑꯗꯒꯤ ꯍꯥ ꯍꯣꯏ ꯁꯤꯡ ꯀꯦ ꯖꯤ ꯑꯅꯤꯗꯪꯒ ꯍꯥꯞꯄꯤꯔꯛꯑꯣ ꯑꯗꯩ ꯈꯥꯃꯦꯟ ꯑꯁꯤꯟꯕꯗꯤ ꯌꯥꯎꯕꯤꯕ꯭ꯔꯣ ꯑꯧ ꯈꯥꯃꯦꯟ ꯍꯣꯏ ꯑꯗꯒꯤ ꯀꯣꯝꯄ꯭ꯔꯦꯛꯇꯣ ꯃꯄꯨꯟ ꯅꯤꯄꯥꯟ ꯃꯥꯄꯟꯗꯒ ꯍꯥꯞꯄꯤꯔꯛꯑꯣ ꯍꯋꯥꯏ ꯃꯇꯣꯟꯗꯤ ꯑꯥ ꯍꯋꯥꯏ ꯃꯇꯣꯟ ꯈꯔꯒ ꯁꯤꯡꯖꯨꯒꯤꯀꯣ ꯂꯐꯨ ꯑꯋꯥꯊꯕꯤꯖꯨ ꯑꯗꯒꯤ ꯀꯣꯕꯤꯖꯨ ꯂꯐꯨ ꯊꯔꯣ ꯑꯅꯤꯗꯒ ꯌꯥꯎꯕꯤꯔꯛꯑꯣ ꯑꯇꯩ ꯃꯊꯦꯟ ꯑꯇꯩ ꯑꯇꯩ ꯂꯩꯔꯤꯕꯔꯥ ꯑꯝꯇ ꯑꯋꯥꯠ ꯑꯄꯥꯗꯣ ꯑꯝꯇ ꯌꯦꯡꯕꯤꯔꯛꯑꯣ ꯇꯧꯅꯤꯡꯈꯣꯛꯀꯨꯝꯕ ꯁꯤꯡꯖꯨꯗ ꯍꯥꯞꯅꯕ ꯑꯋꯥꯠ ꯑꯄꯥꯒꯨꯝ ꯀꯩꯅꯣꯗꯣ ꯍꯩꯔꯤꯕꯣꯞ ꯌꯥꯎꯒ꯭ꯔꯦꯀꯣ ꯊꯥꯛꯀꯗꯣꯏꯅꯦ ꯑꯧ ꯍꯣꯏ ꯍꯣꯏ ꯍꯥꯞꯄꯤꯔꯛꯑꯣ

ꯑꯗꯨꯗꯤ ꯍꯣꯏ ꯍꯥꯞꯇꯣꯏꯅꯦ ꯃꯥꯏꯔꯦꯟ ꯃꯥꯏꯔꯦꯟ ꯍꯥꯞꯄꯤꯔꯛꯑꯣ ꯍꯣꯏ ꯑꯗꯣ ꯊꯤꯟꯕꯗꯤ ꯀꯃꯥꯏ ꯇꯧꯅꯤ ꯂꯥꯛꯄꯤꯗꯣꯏꯔꯥ ꯀꯃꯥꯏ ꯇꯧꯕꯅꯣ ꯄꯣꯠꯇꯨꯅ ꯌꯥꯝꯕꯅꯤꯅ

ꯍꯣꯏ ꯍꯣꯏ ꯍꯣꯏ ꯒꯥꯔꯤꯗ ꯊꯥꯕꯤꯔꯛꯑꯣ ꯑꯩ ꯑꯗꯨꯝ ꯚꯔꯥ ꯅꯨꯡꯂꯥ ꯑꯗꯒꯤ ꯅꯪꯒꯤ ꯄꯣꯠꯀꯤ ꯃꯃꯟ ꯅꯨꯡꯃꯟ ꯅꯪ ꯂꯣꯏꯅ ꯏꯔꯒꯔꯥ ꯀꯩꯅꯣ ꯗ꯭ꯔꯥꯏꯚꯔꯗꯨꯗ ꯁꯤꯟꯅꯕꯤꯔꯛꯑꯣ ꯑꯩ ꯄꯤꯖꯔꯛꯑꯒꯦ ꯀꯔꯝ ꯀꯥꯟꯗ ꯌꯧꯔꯛꯀꯅꯤ ꯑꯗꯨꯗꯤ ꯍꯥꯡꯆꯤꯠꯀꯤꯅꯦ ꯍꯥꯡꯆꯤꯠꯀꯤ ꯍꯣꯏ ꯌꯥꯏꯌꯦ ꯍꯌꯦꯡꯖꯦ ꯄꯣꯠ ꯁꯦꯝꯖꯒꯗꯧꯕ ꯑꯗꯨꯒꯤꯅꯤ ꯍꯣꯏ ꯍꯣꯏ ꯍꯣꯏ ꯊꯤꯟꯕꯤꯔꯛꯑꯣ ꯂꯧꯅꯤ ꯑꯗꯨꯖꯨ ꯍꯥꯞꯄꯤꯔꯛꯑꯣ ꯍꯣꯏ ꯍꯣꯏ ꯑꯩ ꯑꯗꯨ ꯑꯣꯏꯔ ꯑꯗꯨꯝ ꯊꯤꯟꯕꯤꯔꯛꯑꯣ ꯊꯝꯖꯔꯒꯦ